ꯍꯣ ꯑꯩꯁꯦ ꯑꯩꯁꯦ ꯃꯄꯥꯟ ꯂꯣꯝꯗꯩ ꯂꯥꯛꯆꯕꯅꯦ ꯑꯩꯁꯦ ꯃꯅꯤꯄꯨꯔꯁꯤꯗ ꯉꯁꯤ ꯈꯛ ꯊꯨꯡꯖꯕ ꯑꯗꯣ ꯃꯅꯤꯄꯨꯔꯒꯤ ꯆꯠꯅ ꯂꯣꯟꯆꯠ ꯑꯩꯈꯣꯏꯒꯤ ꯀꯔꯤ ꯀꯔꯤ ꯈꯤꯇꯪ ꯈꯪꯖꯅꯤꯡꯕ ꯑꯣ ꯂꯣꯏ ꯂꯣꯏ ꯂꯣꯏ ꯁꯨꯗꯣꯏꯅꯤ ꯆꯥꯕ ꯍꯤꯟꯖꯥꯡꯗꯗꯤ ꯀꯃꯥꯏ ꯆꯥꯏ ꯀꯔꯝꯕ ꯍꯤꯟꯖꯥꯡꯗ ꯊꯣꯡꯂꯒꯅ ꯍꯦꯟꯅ ꯍꯥꯎꯏ ꯑꯗꯒꯤ ꯑꯩꯈꯣꯏꯒꯤ ꯑꯗꯩ ꯂꯝꯁꯦ ꯍꯥꯏꯕꯤꯌꯨ ꯍꯥꯏꯕꯤꯌꯨ

ꯑꯣ ꯑꯩꯅ ꯃꯃꯥꯡꯂꯣꯝꯗꯁꯨ ꯂꯥꯛꯄ ꯃꯇꯝꯗ ꯑꯩꯈꯣꯏꯒꯤ ꯑꯩꯈꯣꯏꯒꯤ ꯏꯔꯣꯝꯕꯁꯦ ꯏꯔꯣꯝꯕꯁꯦ ꯃꯆꯟꯁꯦ ꯀꯩ ꯀꯩ ꯍꯥꯞꯄꯅꯣ ꯈꯪꯗꯦ ꯑꯩꯈꯣꯏꯒꯤ ꯌꯣꯡꯆꯥꯛ ꯍꯥꯏꯕꯁꯤꯗꯤ ꯇꯥꯏ ꯇꯥꯖꯔꯦꯕꯀꯣ ꯌꯣꯡꯆꯥꯛ ꯏꯔꯣꯝꯕꯁꯤꯕꯨ ꯌꯥꯝ ꯍꯥꯎꯋꯦ ꯑꯗꯨꯕꯨ ꯌꯣꯡꯆꯥꯛꯁꯤꯒꯤ ꯃꯆꯟꯁꯤꯗ ꯀꯩ ꯀꯩ ꯍꯥꯞꯀꯦ ꯍꯥꯏꯕꯗꯨ ꯑꯩ ꯈꯪꯖꯅꯤꯡꯕ ꯍꯥꯏ ꯇꯥꯔꯦ

ꯑꯣꯏ ꯁꯣꯏꯕꯨꯝ ꯇꯥꯖꯩꯌꯦ ꯑꯗ ꯁꯣꯏꯕꯨꯝ ꯏꯔꯣꯝꯕꯁꯤꯅ ꯀꯃꯥꯏ ꯇꯧꯒꯦ

ꯑꯣ ꯑꯩꯈꯣꯏ ꯃꯩꯇꯩꯒꯤ ꯃꯅꯤꯄꯨꯔꯒꯤ ꯀꯥꯡꯁꯣꯏꯁꯦ

ꯑꯜꯂꯨꯁꯦ ꯆꯥꯎꯅ ꯊꯥꯛꯀꯗ꯭ꯔꯥ ꯅꯠꯇ꯭ꯔꯒ ꯄꯥꯅ ꯄꯥꯅ ꯁꯣꯏꯒꯗ꯭ꯔꯥ ꯑꯣ ꯑꯣ ꯑꯩꯈꯣꯏ ꯃꯅꯤꯄꯨꯔꯒꯤ ꯑꯣꯏꯅ ꯉꯥ ꯑꯌꯥꯏꯕ ꯍꯥꯏꯕꯗꯣ

ꯌꯥꯝ ꯐꯩ ꯑꯗꯨꯒ ꯑꯩꯈꯣꯏꯒꯤ ꯃꯄꯥꯟ ꯂꯣꯝꯗꯩ ꯂꯥꯛꯄ ꯑꯩꯈꯣꯏꯒꯤ ꯇꯤꯜꯍꯧꯁꯦ ꯑꯁꯤꯗ ꯀꯥꯡꯁꯣꯏ ꯊꯥꯛꯄꯁꯤꯒ ꯑꯩꯈꯣꯏꯒꯤ ꯃꯩꯇꯩꯒꯤ ꯑꯁꯦꯡꯕ ꯇꯤꯜꯍꯧꯁꯤꯒ ꯑꯗꯩ ꯃꯍꯥꯎꯁꯦ ꯑꯗꯨꯝ ꯆꯦꯟꯖꯤꯡ ꯈꯔ ꯂꯩꯕ꯭ꯔꯥ

ꯌꯥꯝ ꯅꯨꯡꯉꯥꯏꯖꯔꯦ ꯅꯣꯡ ꯐꯥꯗꯣꯛ ꯃꯅꯤꯄꯨꯔꯗ ꯀꯣꯏꯔꯛꯄꯁꯤꯗ ꯂꯝ ꯑꯣꯏꯅ ꯀꯣꯏꯔꯛꯄꯁꯤꯗ ꯑꯩꯈꯣꯏꯒꯤ ꯁꯥꯔꯗꯒꯤ ꯑꯩꯈꯣꯏꯒꯤ ꯏꯟꯖꯥꯡ ꯏꯟꯖꯥꯡꯒꯤ ꯃꯍꯥꯎꯒꯤ ꯀꯃꯥꯏ ꯇꯧꯔꯒ ꯍꯥꯎꯅꯤ ꯈꯣꯠꯅꯤ ꯍꯥꯏꯕꯩ ꯈꯤꯗꯪꯗꯁꯨ ꯑꯩꯉꯣꯟꯗꯁꯨ ꯅꯣꯂꯦꯖꯇꯣ ꯂꯩꯖꯩ ꯃꯊꯪꯗ ꯑꯩꯈꯣꯏꯒꯤ ꯂꯝ ꯑꯃꯨꯃꯨꯛ ꯀꯣꯏꯕ ꯂꯥꯛꯄ ꯃꯇꯝꯗ ꯑꯃꯨꯛ ꯑꯩꯈꯣꯏ ꯑꯣꯖꯥꯒꯤꯗ ꯑꯃꯨꯛ ꯇꯧꯖꯔꯒ ꯑꯩꯈꯣꯏꯒꯤ ꯀꯔꯤ ꯀꯔꯤ ꯇꯨꯔꯤꯁ ꯀꯩ ꯂꯩꯒꯦ ꯑꯗꯨ ꯂꯩꯒꯦ ꯍꯤꯟꯖꯥꯡꯗꯨ ꯀꯩ ꯃꯊꯦꯟ ꯇꯧꯔꯒꯅ ꯀꯩ ꯃꯊꯦꯟ ꯍꯥꯞꯄꯒ ꯍꯥꯎꯒꯗꯒꯦ ꯍꯥꯏꯕꯗꯣ ꯑꯣꯖꯥꯗ ꯑꯃꯨꯛ ꯍꯪꯖꯔꯒꯦ ꯉꯁꯤꯒꯤ ꯑꯣꯏꯅꯗꯤ ꯊꯝꯖꯔꯒꯦ ꯑꯣꯖꯥ